ꯑꯍꯥꯟꯕꯗ ꯁꯦꯀꯦꯟ ꯗꯤꯁꯦꯝꯕꯔ ꯇꯨ ꯊꯥꯎꯖꯟ ꯐꯣꯔ ꯑꯅꯤ ꯁꯨꯕꯗ ꯁꯤꯛꯁꯇꯤꯟ ꯑꯦꯄ꯭ꯔꯤꯜ ꯇꯨ ꯊꯥꯎꯖꯟ ꯁꯤꯛꯁ ꯑꯍꯨꯝ ꯁꯨꯕꯗ ꯑꯩꯠꯇꯤꯟ ꯃꯥꯔꯁ ꯇꯨ ꯊꯥꯎꯖꯟ ꯁꯕꯦꯟ ꯃꯔꯤ ꯁꯨꯕꯗ ꯇ꯭ꯋꯦꯟꯇꯤ ꯁꯤꯛꯁ ꯖꯅꯋꯥꯔꯤ ꯇꯨ ꯊꯥꯎꯖꯟ ꯇꯦꯟ ꯃꯉꯥ ꯁꯨꯕꯗ ꯊꯥꯔꯗ ꯑꯥꯒꯁ ꯇꯨ ꯊꯥꯎꯖꯟ ꯇꯨ